ꯑꯩ ꯏꯁꯥ ꯄꯜꯂꯦꯟꯗꯒꯤꯅꯦ ꯑꯗꯨꯨꯕꯨ ꯑꯩ ꯀꯛꯆꯤꯡꯒꯤ ꯔꯦꯁꯇꯨꯔꯦꯟ ꯇꯣꯝꯊꯤꯟ ꯔꯦꯁꯇꯨꯔꯦꯟꯗ ꯑꯩꯅ ꯆꯥꯅꯤꯡꯕ ꯄꯣꯠꯇꯨꯗꯤ ꯌꯣꯜꯂꯦ ꯑꯗꯨꯕꯨ ꯌꯣꯜꯂꯒꯁꯨ ꯑꯩ ꯆꯠꯄꯗꯤ ꯉꯝꯗ꯭ꯔꯦ ꯐꯔꯛ ꯇꯥꯔꯦ ꯐꯔꯛ ꯇꯥꯕꯗꯨꯅ ꯑꯩꯅ ꯀꯛꯆꯤꯡ ꯔꯦꯁꯇꯨꯔꯦꯟꯒꯤ ꯇꯣꯝꯊꯤꯟ ꯔꯦꯁꯇꯨꯔꯦꯟꯒꯤ ꯃꯤꯗ ꯑꯩꯅ ꯑꯣꯗꯔ ꯇꯧꯔꯦ ꯇꯧꯕꯗꯨꯗ ꯃꯣꯅ ꯍꯔꯥꯎ ꯍꯔꯥꯎꯅ ꯇꯔꯥꯝ ꯇꯔꯥꯝꯅ ꯑꯩꯒꯤ ꯅꯥꯛꯇ ꯏꯀꯨꯏ ꯀꯨꯏꯗꯕꯤꯗ ꯃꯤꯅꯤꯠ ꯇꯔꯥꯒꯤ ꯃꯅꯨꯡꯗ ꯌꯧꯍꯟꯕꯤꯔꯛꯄꯒꯨꯝ ꯃꯥꯏꯅ ꯌꯧꯍꯟꯕꯤꯔꯛꯑꯦ ꯌꯥꯝ ꯍꯔꯥꯎꯖꯔꯦ ꯑꯩꯅ ꯆꯥꯅꯤꯡꯕꯗꯨꯁꯨ ꯐꯪꯍꯟꯕꯤꯔꯦ ꯑꯗꯨꯗꯨꯒ ꯅꯣꯡ ꯆꯤꯡꯒꯤ ꯐꯤꯕꯝꯅꯦ ꯅꯨꯡꯁꯥꯒꯤ ꯃꯑꯣꯡ ꯃꯇꯧꯅꯦ ꯆꯠꯄ ꯐꯔꯛ ꯇꯥꯗꯅ ꯍꯥꯏꯖꯈꯤꯕꯗ ꯍꯔꯥꯎ ꯍꯔꯥꯎꯅ ꯊꯤꯟꯕꯤꯔꯛꯄꯒꯤꯗꯃꯛꯇ ꯑꯩꯅꯁꯨ ꯍꯥꯏꯅꯤꯡꯉꯥꯏ ꯂꯩꯇꯅ ꯊꯥꯒꯠꯆꯔꯤ ꯌꯥꯝꯅ ꯊꯥꯒꯠꯆꯔꯤ ꯍꯥꯏꯅꯤꯡꯉꯥꯏ ꯂꯩꯇꯅ ꯊꯥꯒꯠꯆꯔꯤ ꯑꯋꯥꯃꯜ ꯑꯋꯥꯕꯗ ꯑꯗꯨꯛꯀꯤ ꯃꯇꯤꯛ ꯃꯇꯦꯡ ꯄꯥꯡꯅꯕꯗꯨ ꯍꯥꯏꯕꯗꯨ ꯑꯣꯏꯅ ꯍꯥꯏꯅꯤꯡꯉꯥꯏ ꯂꯩꯇꯅ ꯊꯥꯒꯠꯆꯔꯤ ꯑꯗꯨꯅ ꯃꯣꯏꯅ ꯂꯥꯛꯄꯗꯨꯗ ꯑꯋꯥꯃꯟ ꯑꯣꯏꯅ ꯑꯩꯅ ꯁꯦꯜꯒꯤ ꯃꯇꯦꯡ ꯑꯣꯏꯅ ꯃꯣꯏꯒꯤꯗꯃꯛꯇ ꯑꯍꯦꯟꯕ ꯈꯔꯣꯁꯥꯠ ꯑꯣꯏꯅ ꯂꯨꯄꯥ ꯆꯥꯝꯃ ꯍꯥꯞꯆꯔꯦ